ꯑꯥ ꯇꯥꯖꯩ ꯑꯣ ꯇꯥꯃꯣ ꯀꯩꯅꯣ ꯇꯥꯃꯣꯒꯤ ꯗꯨꯀꯥꯟꯗꯣ ꯑꯗꯒꯤ ꯑꯩꯁꯦ ꯍꯤꯗꯥꯛ ꯈꯔ ꯂꯧꯅꯤꯡꯕꯅꯦꯕꯀꯣ ꯑꯩꯈꯣꯏꯁꯦ ꯗꯦꯚ ꯀꯔꯃ ꯑꯃ ꯂꯩꯕ ꯍꯥꯏꯇꯥꯔꯦꯀꯣ ꯏꯃꯥꯟꯅꯕꯒꯤ ꯂꯨꯍꯣꯡꯕꯒꯤꯀꯣ ꯑꯗ ꯀꯩꯅꯣꯁꯦ ꯍꯧꯖꯤꯛꯁꯦ ꯀꯌꯥ ꯀꯌꯥ ꯀꯃꯥꯏꯅ ꯇꯧꯔꯤꯒꯦ ꯑꯩꯁꯦ ꯈꯔ ꯌꯥꯝ ꯂꯧꯅꯤꯡꯕ ꯑꯩꯈꯣꯏ ꯃꯤ ꯆꯧꯔꯥꯛꯅ ꯃꯤ ꯀꯩꯅꯣꯕꯨꯗꯤ ꯆꯥꯝꯃꯨꯛꯀꯤ ꯆꯥꯡꯅꯦꯕꯀꯣ ꯑꯩꯁꯨ ꯍꯥꯟꯅ ꯂꯧꯔꯛꯇꯃꯤꯅ ꯀꯌꯥ ꯈꯪꯖꯗꯦꯕꯀꯣ ꯃꯤ ꯆꯥꯝꯃꯨꯛꯀꯤ ꯆꯥꯡꯁꯦ ꯀꯌꯥꯃꯨꯛ ꯂꯧꯔꯒ ꯌꯥꯒꯅꯤꯒꯥꯏ ꯈꯟꯕꯤꯕ ꯇꯥꯃꯣ ꯍꯣꯏꯅ ꯎꯝ ꯎꯝ ꯎꯝ

ꯀꯩꯅꯣ ꯇꯧꯒꯦ ꯈ꯭ꯋꯥꯏꯗꯒꯤ ꯐꯕꯗꯨ ꯑꯣꯏ ꯇꯧꯔꯒꯦꯅꯦ ꯑꯥ ꯑꯥ ꯑꯥ ꯑꯥ

ꯑꯣ ꯑꯗꯨꯗꯤ ꯂꯤꯇꯔ ꯀꯨꯟꯊ꯭ꯔꯥ ꯑꯗꯨꯃꯥꯏꯅ ꯑꯣꯏ ꯇꯧꯔꯒꯦꯅꯦ ꯍꯥꯏꯗꯤ ꯑꯩꯈꯣꯏꯁꯨ ꯍꯥꯟꯅ ꯀꯌꯥ ꯇꯧꯔꯛꯇꯃꯤꯅ ꯈꯪꯖꯗꯦꯕꯀꯣ ꯑꯗꯨꯒꯨꯝꯕꯁꯤꯗ ꯑꯗꯨꯅ ꯑꯗꯨꯃꯥꯏꯅ ꯍꯥꯏꯖꯕ ꯑꯗꯨꯗꯤ ꯂꯤꯇꯔ ꯀꯨꯟꯊ꯭ꯔꯥ ꯀꯩꯅꯣ ꯇꯥꯃꯣ ꯀꯌꯥ ꯀꯌꯥ ꯆꯠꯀꯦ ꯂꯤꯇꯔꯗ ꯀꯃꯥꯏꯅ ꯀꯃꯥꯏꯅ ꯇꯧꯒꯦ ꯁꯦꯔꯗ ꯆꯠꯄ꯭ꯔꯥ ꯀꯃꯥꯏꯅ ꯇꯧꯒꯦ

ꯑꯗꯨꯗꯤ

ꯑꯣ ꯇꯥꯃꯣ ꯑꯗꯣ ꯀꯩꯅꯣ ꯍꯥꯏꯗꯤ ꯃꯌꯥꯝ ꯂꯧꯔꯛꯄꯅꯤꯅ ꯍꯤꯗꯥꯛꯇ ꯍꯥꯞꯄ ꯈꯣꯠꯄ ꯀꯃꯥꯏꯅ ꯇꯧꯕ ꯂꯩꯒꯗ꯭ꯔꯥ ꯑꯗꯨꯒꯨꯝꯕꯗꯤ

ꯍꯣꯏ ꯍꯣꯏ ꯑꯥ

ꯑꯣ ꯍꯣꯏ ꯍꯣꯏ ꯑꯗꯨꯗꯤ ꯑꯣ ꯇꯥꯃꯣ ꯑꯗꯨꯗꯤ ꯀꯩꯅꯣ ꯇꯧꯔꯣꯅꯦ ꯍꯤꯗꯥꯛꯇ ꯑꯣꯏ ꯍꯥꯄꯤꯔꯛꯑꯣꯅꯦ ꯑꯗꯨꯝꯀꯣ ꯑꯐꯕꯗ ꯇꯧꯔꯁꯦ ꯑꯐꯕꯗ ꯑꯗꯨꯝ ꯇꯥꯃꯣ ꯍꯣꯏꯅ ꯊꯤꯟꯕ ꯌꯥꯕꯒꯤꯁꯦ ꯀꯩꯅꯣ ꯂꯩꯒꯗ꯭ꯔꯥ ꯀꯃꯥꯏꯅ ꯇꯧꯒꯦ ꯑꯗꯨꯝ

ꯑꯗꯨꯗꯤ ꯇꯥꯃꯣ ꯑꯩ ꯀꯩꯅꯣ ꯍꯥꯏꯐꯦꯠꯇꯪ ꯈꯪꯉꯛꯈꯤꯒꯦ ꯀꯩꯅꯣ ꯑꯩ ꯍꯥꯏꯗꯤ ꯑꯩꯒꯤ ꯅꯠꯇꯕ ꯏꯃꯥꯟꯅꯕꯒꯤꯅꯦꯕꯀꯣ ꯑꯗꯨꯗꯤ ꯀꯩꯅꯣꯁꯦ ꯊꯕꯛꯁꯦ ꯑꯩꯅ ꯄꯥꯡꯕꯅꯦꯅ ꯄꯥꯡꯒꯗꯕ ꯃꯥꯒꯤ ꯍꯟꯗꯛꯀꯤꯁꯦꯀꯣ ꯑꯗꯣ ꯑꯩꯅ ꯄꯥꯡꯒꯗꯧꯕꯅꯤꯅ ꯑꯝꯇꯪ ꯍꯥꯏꯐꯦꯠ ꯀꯩꯅꯣ ꯇꯧꯔ ꯏꯃꯥꯟꯅꯕ ꯍꯥꯏꯐꯦꯠ ꯇꯥꯟꯅꯖꯔꯒꯦ ꯑꯗꯨꯒ ꯇꯥꯃꯣꯗ ꯄꯥꯎ ꯐꯥꯎꯖꯔꯛꯑꯒꯦ ꯑꯗꯨꯒ ꯂꯥꯛꯆꯔꯁꯨ ꯂꯥꯛꯆꯔꯒꯦ ꯑꯗꯨꯝ ꯑꯩ ꯍꯣꯏ ꯍꯣꯏ ꯇꯥꯃꯣ ꯍꯣꯏ ꯍꯣꯏ ꯇꯥꯃꯣ ꯎꯝ